ꯔꯤꯇꯦꯜ ꯑꯃꯁꯨꯡ ꯍꯣꯜꯁꯦꯜ ꯍꯥꯏꯕꯗꯤ ꯗꯨꯀꯥꯟꯒꯤ ꯃꯃꯜ ꯗꯒꯤ ꯍꯟꯊꯕ ꯄꯣꯠꯁꯤꯡꯅꯤ ꯃꯔꯝꯗꯤ ꯍꯣꯜꯁꯦꯜ ꯍꯥꯏꯕꯁꯤ ꯍꯣꯡꯅ ꯄꯤꯕ ꯄꯣꯠ ꯑꯃꯅꯤ ꯔꯤꯇꯦꯜꯒꯤ ꯃꯃꯜ ꯁꯤꯡꯅ ꯄꯣꯠ ꯑꯃꯗ ꯃꯃꯜ ꯏꯕꯁꯤꯡ ꯁꯤꯅ ꯔꯤꯇꯦꯜꯒꯤꯅꯤ